ꯑꯩꯈꯣꯏꯒꯤ ꯀꯜꯆꯔꯒꯤ ꯑꯣꯏꯕ ꯆꯠꯅꯕꯤ ꯑꯣꯛꯀꯨꯄꯦꯁꯟ ꯍꯥꯏꯔꯒꯗꯤ ꯂꯧꯎ ꯁꯤꯡꯎꯕ ꯑꯗꯩꯗꯤ ꯃꯅꯥ ꯃꯁꯤꯡ ꯊꯥꯔꯒ ꯍꯥꯏꯕꯗꯤ ꯆꯍꯤ ꯑꯃꯒꯤ ꯆꯥꯅ ꯊꯛꯅꯕ ꯋꯥꯠꯇꯅꯕ ꯍꯣꯠꯅꯕ ꯂꯧꯎ ꯁꯤꯡꯎ ꯇꯧꯔꯒ ꯂꯧꯎ ꯁꯤꯡꯎ ꯂꯧꯎ ꯁꯤꯡꯎ ꯇꯧꯔꯒ ꯐꯧ ꯆꯦꯡ ꯋꯥꯠꯍꯟꯗꯕ ꯑꯗꯩꯗꯤ ꯃꯅꯥ ꯃꯁꯤꯡ ꯊꯥꯔꯒ ꯏꯁꯥꯡ ꯅꯥꯄꯤ ꯋꯥꯠꯍꯟꯗꯕ ꯑꯁꯤꯅ ꯑꯩꯈꯣꯏꯒꯤ ꯆꯠꯅꯕꯤꯒꯤ ꯑꯣꯛꯀꯨꯄꯦꯁꯟꯒꯤ ꯑꯣꯏꯕ